ꯍꯜꯂꯣ ꯇꯥꯕ꯭ꯔꯣ ꯀꯩꯗꯧꯔꯒꯦ ꯉꯁꯤꯗꯤ ꯀꯣꯏꯕꯒ ꯂꯥꯛꯇ꯭ꯔꯦ ꯁꯤꯡꯖꯨ ꯆꯥꯁꯦꯅ ꯍꯥꯏꯒꯦ ꯇꯧꯔꯒ ꯑꯣ ꯅꯪꯗꯤ ꯍꯤꯡꯒꯣꯟꯗꯣ ꯆꯥꯎꯕꯅꯤꯅꯅꯦ ꯀꯔꯤ ꯀꯔꯤ ꯊꯔꯒꯦ ꯅꯪꯗꯤ ꯀꯨꯝꯁꯤꯁꯦ

ꯎꯝ ꯁꯧꯒ꯭ꯔꯤꯗꯤ ꯊꯥꯗ꯭ꯔꯕꯣ ꯍꯥꯏꯁꯦ ꯁꯧꯒ꯭ꯔꯤꯗꯨꯅꯦ ꯑꯩꯅ ꯆꯥꯅꯤꯡꯏꯁꯦ ꯇꯧꯗ꯭ꯔꯦꯗ ꯑꯩ ꯀꯨꯝꯁꯤꯁꯦ ꯍꯛꯆꯥꯡ ꯈꯔ ꯅꯨꯡꯉꯥꯏꯇꯕꯀꯣ ꯎꯝ ꯑꯥ ꯅꯪꯒꯤ ꯁꯧꯒ꯭ꯔꯤꯗꯨꯕꯨ ꯆꯥꯕ ꯌꯥꯔꯕꯣ ꯑꯣ

ꯑꯗꯨꯅꯦ ꯅꯨꯡꯗꯥꯡ ꯋꯥꯏꯔꯝꯗ ꯂꯥꯛꯀꯦ ꯑꯩꯁꯨ ꯍꯧꯖꯤꯛꯀꯥꯟꯁꯦ ꯊꯕꯛ ꯈꯔ ꯆꯤꯟꯕ ꯍꯛꯆꯥꯡꯁꯨ ꯅꯨꯉꯥꯏꯇꯕ ꯎꯝ ꯃꯊꯪ ꯆꯍꯤꯕꯨꯗꯤ ꯍꯛꯆꯥꯡ ꯅꯨꯡꯉꯥꯏꯔꯝꯃꯗꯤ ꯑꯅꯥ ꯑꯌꯦꯛ ꯂꯩꯔꯝꯗ꯭ꯔꯗꯤ ꯃꯊꯪ ꯆꯍꯤꯕꯨꯗꯤ ꯐꯖꯅ ꯇꯧꯔꯒꯦꯅ ꯈꯜꯂꯦ ꯑꯗꯣ ꯀꯨꯝꯁꯤꯗꯤ ꯌꯥꯗ꯭ꯔꯦꯉꯣ ꯏꯕꯦꯝꯃ ꯅꯪꯁꯨ ꯀꯣꯏꯕ ꯂꯥꯛꯇꯦ ꯍꯣꯔꯦꯟ ꯍꯣꯏ ꯊꯕꯤꯗꯨꯁꯨ ꯈꯔ ꯊꯝꯕꯤꯔꯝꯃꯣ ꯑꯣ ꯑꯗꯨꯗꯤ ꯌꯥꯔꯦ ꯌꯥꯔꯦ ꯍꯣꯔꯦꯟ ꯅꯨꯡꯗꯥꯡ ꯋꯥꯏꯔꯝ ꯂꯥꯛꯀꯦ ꯑꯥ ꯑꯥ ꯊꯝꯃꯦ ꯊꯝꯃꯦ